ꯑꯩꯈꯣꯏꯒꯤ ꯃꯐꯝ ꯑꯁꯤ ꯊꯣꯛꯂꯤꯕ ꯑꯩꯈꯣꯏꯒꯤ ꯅꯥꯠꯀꯤ ꯑꯣꯏꯕ ꯑꯩꯈꯣꯏꯒꯤ ꯃꯌꯥꯝ ꯑꯃꯁꯨ ꯂꯩꯀꯣ ꯐꯤꯖꯣꯜ ꯑꯣꯏꯔꯣ ꯑꯗꯒꯤ ꯐꯤ ꯑꯣꯏꯔꯣ ꯐꯅꯦꯛ ꯑꯣꯏꯔꯣ ꯃꯈꯟ ꯃꯈꯟ ꯃꯌꯥꯝ ꯑꯃ ꯑꯩꯈꯣꯏ ꯊꯣꯛꯑꯦꯀꯣ ꯑꯩꯈꯣꯏ ꯅꯥꯠꯀꯤ ꯑꯣꯏꯕ ꯗ꯭ꯔꯦꯁ ꯍꯥꯏ ꯇꯥꯔꯦꯅꯦ ꯑꯩꯈꯣꯏꯒꯤꯀꯣ ꯁꯝꯅ ꯍꯥꯏꯔꯕꯗ ꯑꯩꯈꯣꯏ ꯐꯤꯗꯁꯨ ꯋꯥꯡꯈꯩ ꯐꯤ ꯑꯗꯒꯤ ꯔꯥꯅꯤ ꯐꯤ ꯀꯥꯏꯅ ꯃꯈꯟ ꯃꯈꯟ ꯃꯌꯥꯝ ꯑꯃ ꯂꯩꯌꯦꯕꯀꯣ ꯑꯗꯨꯗꯁꯨ ꯃꯣꯏꯔꯥꯡ ꯐꯤ ꯍꯠꯄ ꯍꯠꯇꯕ ꯑꯗꯒꯤ ꯑꯆꯝꯕ ꯑꯗꯒꯤ ꯂꯪꯊꯥ ꯈꯨꯂꯛ ꯅꯞꯄ ꯀꯥꯏꯅ ꯑꯩꯈꯣꯏꯅ ꯃꯈꯟ ꯃꯈꯟ ꯃꯌꯦꯛ ꯃꯁꯣꯟ ꯃꯌꯥꯝ ꯑꯃꯁꯨ ꯐꯤꯗꯁꯨ ꯂꯩꯈ꯭ꯔꯦ ꯑꯗꯨꯗꯩꯗ ꯑꯩꯈꯣꯏꯅ ꯔꯥꯅꯤ ꯍꯥꯏꯔꯒꯁꯨ ꯑꯩꯈꯣꯏꯅ ꯃꯨꯀꯥꯒ ꯐꯦꯜꯂꯒ ꯃꯗꯨꯗꯩꯗ ꯂꯩꯒꯁꯦ ꯃꯈꯟ ꯃꯈꯟ ꯑꯩꯈꯣꯏꯅ ꯄꯥꯝꯖꯕꯀꯣ ꯂꯩ ꯑꯗꯨꯝ ꯁꯥꯠꯍꯜꯂ ꯈꯣꯠꯍꯜꯂꯒ ꯐꯤꯖꯤꯟꯗ ꯀꯩꯗ ꯑꯗꯨꯃꯥꯏꯅ ꯃꯑꯣꯡ ꯃꯇꯧ ꯃꯌꯥꯝ ꯑꯃꯁꯨ ꯑꯩꯈꯣꯏꯒꯤ ꯅꯥꯠꯀꯤ ꯑꯣꯏꯕ ꯃꯣꯏꯔꯥꯡ ꯐꯤꯅꯒ ꯍꯠꯄꯅꯆꯤꯡꯕ ꯃꯌꯥꯝ ꯑꯃ ꯂꯩꯈ꯭ꯔꯦ ꯑꯗꯒꯤ ꯑꯃꯨꯛ ꯐꯅꯦꯛꯇ ꯍꯥꯏꯔꯒꯅ ꯑꯩꯈꯣꯏꯅ ꯐꯅꯦꯛ ꯃꯌꯦꯛ ꯅꯥꯏꯕꯀꯣ ꯃꯆꯨ ꯃꯆꯨ ꯑꯩꯈꯣꯏꯒꯤꯀꯣ ꯃꯈꯟ ꯃꯈꯟ ꯃꯌꯥꯝ ꯑꯃ ꯂꯩꯔꯦ ꯑꯗꯒꯤ ꯃꯗꯨꯗ ꯂꯣꯜꯂꯛꯏꯕ ꯐꯅꯦꯛꯁꯤꯗꯅ ꯃꯄꯥꯟꯗꯅ ꯑꯩꯈꯣꯏꯅ ꯐꯤꯕꯥꯟꯗꯒ ꯍꯤꯖꯟ ꯃꯌꯦꯛ ꯑꯗꯒꯤꯀꯣ ꯑꯗꯒꯤ ꯀꯩꯅꯣ ꯐꯩꯕꯣꯛ ꯄꯥꯟꯗꯣꯟ ꯀꯥꯏꯅ ꯑꯗꯒꯤ ꯑꯩꯈꯣꯏꯅ ꯐꯤꯒꯦ ꯐꯤꯖꯣꯟ ꯀꯥꯏꯅ ꯑꯩꯈꯣꯏ ꯃꯌꯥꯝ ꯑꯃ ꯑꯩꯈꯣꯏꯒꯤ ꯂꯩꯔꯤꯕꯀꯣ ꯐꯅꯦꯛꯇꯁꯨ ꯃꯈꯟ ꯃꯈꯟ ꯑꯩꯈꯣꯏꯒꯤ ꯅꯥꯠꯀꯤ ꯑꯣꯏꯕ ꯅꯍꯥꯟꯋꯥꯏ ꯑꯩꯈꯣꯏꯒꯤ ꯑꯥ ꯊꯥꯏꯅꯒꯤ ꯑꯩꯈꯣꯏꯒꯤ ꯃꯇꯝꯗ ꯑꯍꯜ ꯂꯃꯟꯁꯤꯡꯅ ꯁꯦꯠꯂꯝꯕ ꯆꯥꯔꯝꯕ ꯃꯌꯥꯝ ꯑꯃ ꯃꯈꯟ ꯃꯈꯟ ꯑꯩꯈꯣꯏꯒꯤ ꯅꯥꯠꯀꯤ ꯐꯅꯦꯛ ꯐꯤꯔꯣꯟ ꯃꯌꯥꯝ ꯑꯃꯁꯨ ꯂꯩ ꯃꯨꯀꯥ ꯐꯦꯟꯕ ꯐꯦꯟꯗꯕ ꯑꯗꯒꯤ ꯐꯅꯦꯛꯇꯁꯨ ꯑꯩꯈꯣꯏꯒꯤ ꯑꯆꯝꯕ ꯑꯗꯒꯤ ꯑꯩꯈꯣꯏꯒꯤ ꯃꯈꯟ ꯃꯈꯟ ꯃꯆꯨ ꯃꯌꯥꯝ ꯑꯃꯒꯤ ꯃꯇꯨꯡꯏꯟꯅ ꯑꯩꯈꯣꯏꯅ ꯐꯅꯦꯛꯇꯁꯨ ꯍꯥꯏꯔꯀꯥꯟꯗ ꯑꯩꯈꯣꯏꯅ ꯃꯨꯀꯥ ꯁꯨꯠ ꯀꯥꯏꯅ ꯑꯩꯈꯣꯏꯒꯤ ꯐꯤꯁꯨ ꯐꯅꯦꯛꯁꯨ ꯃꯨꯀꯥ ꯂꯣꯏ ꯑꯣꯏꯔꯒ ꯃꯄꯥꯟꯗꯅ ꯃꯣꯏꯔꯥꯡ ꯐꯤ ꯍꯠꯄ ꯀꯥꯏꯅ ꯑꯩꯈꯣꯏꯒꯤ ꯇꯥꯖꯃꯍꯜ ꯀꯥꯏꯅ ꯃꯈꯟ ꯃꯈꯟ ꯑꯩꯈꯣꯏꯁꯨ ꯃꯌꯥꯝ ꯑꯃ ꯑꯩꯈꯣꯏꯒꯤ ꯁꯝꯅ ꯍꯥꯏꯔꯕꯗ ꯑꯩꯈꯣꯏꯒꯤ ꯊꯥꯏꯅꯒꯤ ꯑꯩꯈꯣꯏꯒꯤ ꯅꯤꯡꯊꯧꯒꯤ ꯃꯇꯝꯗ ꯑꯩꯈꯣꯏꯒꯤ ꯈꯥꯃꯦꯟ ꯆꯠꯄ ꯀꯥꯏꯅ ꯑꯩꯈꯣꯏ ꯐꯤꯗꯒ ꯃꯄꯥꯟꯗꯒ ꯑꯩꯈꯣꯏ ꯂꯣꯜꯂꯤ ꯇꯧꯔꯤꯕꯀꯣ ꯈꯥꯃꯦꯟ ꯆꯠꯄ ꯀꯥꯏꯅ ꯑꯩꯈꯣꯏ ꯐꯤꯗꯒ ꯑꯩꯈꯣꯏ ꯅꯤꯡꯊꯧꯅꯒ ꯌꯥꯜꯂꯝꯕ ꯈꯣꯠꯂꯝꯕ ꯈꯥꯃꯦꯟ ꯆꯠꯄꯤ ꯈꯣꯠꯄꯤ ꯑꯗꯒꯤ ꯈꯨꯗꯩꯗꯁꯨ ꯐꯩꯖꯣꯝꯗꯁꯨ ꯑꯗꯒꯤ ꯈꯥꯃꯦꯟ ꯆꯠꯄ ꯈꯥꯃꯦꯟ ꯃꯌꯦꯛ ꯃꯔꯦꯛ ꯈꯥꯃꯦꯟ ꯆꯠꯄꯤ ꯃꯌꯦꯛ ꯌꯦꯛꯄ ꯀꯥꯏꯅ ꯑꯩꯈꯣꯏ ꯃꯈꯟ ꯃꯈꯟ ꯃꯌꯥꯝ ꯑꯃ ꯐꯅꯦꯛ ꯐꯤꯔꯣꯜ ꯃꯌꯥꯝ ꯑꯃ ꯑꯩꯈꯣꯏꯒꯤ ꯅꯥꯠꯀꯤ ꯑꯣꯏꯕ ꯂꯩꯖꯔꯤꯕꯀꯣ